ꯑꯩꯈꯣꯏꯅ ꯂꯩꯔꯤꯕ ꯃꯐꯝ ꯑꯁꯤꯒꯤ ꯑꯅꯛꯄꯗ ꯎꯃꯪꯁꯤꯡ ꯂꯩꯀꯪꯂꯥꯁꯤꯡ ꯑꯆꯣꯠꯄ ꯃꯐꯝꯁꯤꯡ ꯑꯍꯧꯁꯥꯒꯤ ꯏꯄꯥꯛꯁꯤꯡ ꯇꯨꯔꯦꯜꯁꯤꯡ ꯆꯤꯡꯖꯥꯎꯁꯤꯡ ꯂꯩ ꯃꯈꯣꯏꯁꯤꯡ ꯑꯁꯤꯕꯨ ꯃꯐꯝ ꯑꯃꯗꯒꯤ ꯃꯐꯝ ꯑꯃꯗ ꯃꯐꯝ ꯑꯃꯗꯒꯤ ꯃꯐꯝ ꯑꯃꯗ ꯑꯃꯗꯤ ꯑꯀꯛꯅꯕ ꯖꯒꯥ ꯈꯔꯗ ꯂꯣꯏꯅ ꯂꯩꯗꯨꯅ ꯑꯃꯗꯤ ꯂꯥꯛꯇꯨꯅ ꯑꯩꯈꯣꯏ ꯑꯩꯈꯣꯏ ꯃꯤꯌꯥꯝꯗ ꯌꯧꯍꯟꯕ ꯉꯝꯃꯤ ꯑꯗꯨꯒ ꯃꯐꯝ ꯃꯐꯝ ꯑꯁꯤꯗ ꯑꯩꯍꯥꯛꯅ ꯊꯦꯡꯅꯕ ꯁꯥ ꯎꯆꯦꯛ ꯈꯔꯒꯤ ꯁꯥ ꯎꯆꯦꯛ ꯈꯔꯗꯤ ꯎꯆꯦꯛ ꯃꯔꯥꯡ ꯀꯥꯏꯅ ꯐꯪꯏ ꯈꯨꯟꯅꯨ ꯆꯣꯡꯉꯥ ꯉꯥꯔꯥꯛꯄꯤ ꯑꯁꯤꯅꯆꯤꯡꯕ ꯎꯆꯦꯛ ꯀꯌꯥꯃꯔꯨꯝꯁꯨ ꯎꯕ ꯐꯪꯏ ꯑꯗꯨꯒ ꯁꯥ ꯁꯥꯗ ꯍꯥꯏꯔꯒꯅ ꯁꯖꯤ ꯂꯝꯍꯨꯏ ꯊꯦꯕ ꯀꯩ ꯑꯁꯤꯅꯆꯤꯡꯕ ꯀꯌꯥ ꯃꯔꯨꯝꯁꯨ ꯎꯕ ꯐꯪꯏ